ꯑꯩꯈꯣꯏꯒꯤ ꯑꯦꯞꯁꯤꯡ ꯑꯁꯤ ꯃꯈꯜ ꯃꯈꯜ ꯌꯥꯝꯅ ꯂꯩ ꯑꯗꯨꯕꯨ ꯑꯩꯈꯣꯏꯒꯤ ꯅꯨꯡꯇꯤ ꯅꯨꯃꯤꯠ ꯈꯨꯗꯤꯡꯒꯤ ꯗꯦꯜꯂꯤ ꯑꯣꯏꯅ ꯁꯤꯖꯤꯟꯅꯔꯤꯕ ꯑꯦꯞꯁꯤꯡ ꯑꯁꯤ ꯑꯩꯈꯣꯏꯗ ꯀꯥꯟꯅꯕ ꯄꯤꯕ ꯑꯗ ꯍꯦꯟꯅ ꯑꯩꯈꯣꯏꯗ ꯊꯣꯏꯅ ꯁꯤꯖꯤꯟꯅꯕ ꯑꯦꯞꯁꯤꯡ ꯑꯁꯤ ꯑꯩꯈꯣꯏꯅ ꯁꯝꯅ ꯍꯥꯏꯔ ꯀꯥꯟꯗ ꯑꯩꯈꯣꯏꯒꯤ ꯌꯨꯇꯨꯞ ꯌꯨꯇꯨꯞ ꯍꯥꯏꯔꯤꯕ ꯌꯨꯇꯨꯞ ꯑꯁꯤꯅ ꯑꯩꯈꯣꯏꯒꯤ ꯀꯩꯗꯧꯏ ꯍꯥꯏꯕ ꯃꯇꯝꯗ ꯑꯩꯈꯣꯏꯒꯤ ꯑꯅꯧ ꯑꯅꯧꯕ ꯌꯨꯇꯨꯕꯔꯁꯤꯡꯅ ꯊꯥꯒꯠꯄꯤꯔꯛꯏ ꯏ ꯄꯥꯎ ꯑꯗꯒꯤ ꯂꯥꯏꯔꯤꯛꯀꯤ ꯍꯤꯔꯝꯗ ꯑꯣꯏꯔꯣ ꯕꯣꯝ ꯇꯣꯞ ꯀꯥꯞꯅꯕꯒꯤ ꯑꯇꯣꯞ ꯑꯇꯣꯞꯄ ꯋꯥꯔ ꯇꯧꯅꯕꯒꯤ ꯑꯦꯅꯤ ꯍꯤꯔꯝ ꯈꯨꯗꯤꯡꯃꯛꯀꯤ ꯄꯣꯠ ꯈꯨꯗꯤꯡꯃꯛꯁꯦ ꯀꯥꯏꯗꯒꯤ ꯐꯪꯏ ꯍꯥꯏꯕ ꯃꯇꯝꯗ ꯌꯨꯇꯨꯞꯇꯒꯤ ꯑꯞꯂꯣꯗ ꯇꯧꯔꯛꯂꯒ ꯃꯈꯣꯏꯅ ꯂꯣꯏꯅ ꯐꯪꯏ ꯍꯥꯏꯔꯤꯕ ꯂꯥꯏꯕ ꯊꯥꯔꯛꯄ ꯌꯥꯎꯏ ꯑꯃ ꯑꯃ ꯃꯌꯥꯝ ꯑꯃ ꯊꯣꯔꯛꯄ ꯌꯥꯎꯏ ꯍꯥꯏꯔꯤꯕ ꯌꯨꯇꯨꯞꯁꯤꯗ ꯂꯣꯏꯅꯃꯛꯀꯤ ꯂꯣꯏꯅꯃꯛꯁꯤ ꯍꯤꯁꯇ꯭ꯔꯤ ꯈꯨꯗꯤꯡꯃꯛꯇ ꯃꯈꯣꯏꯅꯅꯦ ꯁꯦꯝꯂ ꯁꯦꯝꯂꯒ ꯏꯈꯠꯂꯛꯄꯁꯨ ꯌꯥꯎꯏ ꯑꯗꯒꯤ ꯌꯨꯇꯨꯞ ꯑꯁꯤꯒꯤ ꯌꯨꯇꯨꯞ ꯑꯁꯤꯒꯤ ꯃꯥꯏꯀꯩꯗꯒꯤ ꯑꯩꯈꯣꯏꯒꯤ ꯀ꯭ꯂꯥꯁ ꯑꯣꯏꯅ ꯇꯧꯍꯟꯕꯁꯨ ꯌꯥꯎꯏ ꯑꯩꯈꯣꯏꯒꯤ ꯁꯣꯝ ꯅꯥꯀꯟꯗ ꯀ꯭ꯂꯥꯁ ꯈꯨꯗꯤꯡꯃꯛꯀꯤ ꯀ꯭ꯂꯥꯁ ꯅꯁꯔꯤ ꯇꯨ ꯀ꯭ꯂꯥꯁ ꯇ꯭ꯋꯦꯜꯐ ꯐꯥꯎꯕ ꯕꯤ ꯑꯦ ꯑꯦꯝ ꯑꯦ ꯄꯣꯠ ꯈꯨꯗꯤꯡꯃꯛꯁꯤ ꯌꯨꯇꯨꯞꯇꯒꯤ ꯂꯣꯏꯅ ꯐꯪꯗꯕ ꯌꯥꯎꯗꯦ ꯂꯣꯏꯅ ꯐꯪꯏ ꯑꯩꯅ ꯍꯩꯇꯕ ꯑꯃ ꯂꯩꯔꯦ ꯑꯗꯨ ꯇꯥꯔꯁꯨ ꯑꯩꯅ ꯍꯩꯇꯕ ꯄꯣꯠ ꯑꯗꯨ ꯌꯨꯇꯨꯞ ꯆꯪꯁꯤꯜꯂꯒ ꯑꯩꯈꯣꯏ ꯂꯣꯏꯅꯃꯛ ꯈꯪꯕ ꯉꯝꯏ ꯌꯨꯇꯨꯞꯁꯤ ꯌꯥꯝꯅ ꯑꯩꯈꯣꯏꯒꯤ ꯀꯥꯟꯅꯕ ꯌꯥꯝꯅ ꯅꯨꯡꯉꯥꯏꯕ ꯑꯗꯒꯤ ꯑꯩꯈꯣꯏꯒꯤ ꯃꯆꯥꯛ ꯑꯃ ꯑꯣꯏ ꯌꯨꯇꯨꯞ ꯍꯥꯏꯔꯤꯕ ꯑꯦꯞꯁ ꯑꯁꯤ ꯌꯥꯝꯅ ꯑꯩꯈꯣꯏꯗ ꯅꯨꯡꯉꯥꯏ ꯑꯗꯨꯒ ꯐꯦꯁꯕꯨꯛ ꯐꯦꯁꯕꯨꯛ ꯑꯁꯤꯁꯨ ꯑꯩꯈꯣꯏ ꯌꯥꯝꯅ ꯅꯨꯡꯉꯥꯏ ꯑꯩꯈꯣꯏꯒꯤ ꯈꯨꯗꯛ ꯈꯨꯗꯛꯀꯤ ꯑꯣꯏꯕ ꯄꯥꯎꯁꯨ ꯂꯥꯏꯕ ꯀꯌꯥ ꯑꯃꯁꯨ ꯊꯥꯕꯤꯔꯛꯏ ꯐꯦꯁꯕꯨꯛ ꯑꯁꯤꯒꯤ ꯃꯥꯏꯀꯩꯗꯒꯤ ꯌꯥꯝꯅ ꯅꯨꯡꯉꯥꯏꯕ ꯀꯣꯃꯦꯗꯤ ꯀꯌꯥꯁꯨ ꯂꯥꯛꯍꯜꯂꯤ

ꯁꯨ ꯀꯌꯥ ꯐꯪꯏ ꯍꯥꯏꯔꯤꯕ ꯑꯩꯈꯣꯏꯒꯤ ꯐꯦꯁꯕꯨꯛ ꯑꯁꯤꯗ ꯃꯥꯏꯀꯩꯗꯒꯤꯁꯨ ꯑꯗꯨꯅ ꯐꯦꯁꯕꯨꯛꯁꯤꯁꯨ ꯌꯥꯝꯅ ꯅꯨꯡꯉꯥꯏꯕ ꯑꯦꯞꯁꯅꯤ ꯌꯥꯝꯅ ꯄꯣꯄꯨꯂꯔ ꯑꯣꯏꯔꯕ ꯃꯤꯌꯥꯝꯅ ꯈꯨꯗꯤꯡꯃꯛꯅ ꯄꯥꯏꯅꯔꯤꯕ ꯌꯨꯇꯨꯞꯅꯤ ꯐꯦꯁꯕꯨꯛꯅꯤ ꯑꯁꯨꯛꯀꯤ ꯃꯇꯤꯛ ꯌꯥꯝꯅ ꯅꯨꯡꯉꯥꯏ ꯌꯥꯝꯅ ꯅꯨꯡꯉꯥꯏ ꯐꯦꯁꯕꯨꯛꯁꯨ ꯌꯥꯝꯅ ꯅꯨꯡꯉꯥꯏ ꯑꯩꯈꯣꯏꯅ ꯀꯔꯤꯒꯨꯝꯕ ꯑꯃ ꯈꯪꯗ꯭ꯔꯦ ꯀꯔꯤꯒꯨꯝꯕ ꯑꯃ ꯀꯔꯤꯝ ꯇꯧꯗ꯭ꯔꯦ ꯍꯥꯏꯕ ꯇꯥꯔꯒꯁꯨ ꯑꯩꯈꯣꯏꯒꯤ ꯈꯨꯗꯛ ꯈꯨꯗꯛꯀꯤ ꯀꯗꯥꯏꯗ ꯀ꯭ꯔꯥꯏꯝ ꯊꯣꯛꯏ ꯀꯗꯥꯏꯗ ꯀꯔꯤ ꯊꯣꯛꯏ ꯍꯥꯏꯕ ꯄꯣꯠꯁꯤꯡꯁꯤ ꯌꯨꯇꯨꯞꯁꯤ ꯐ꯭ꯔꯦꯟ ꯁꯥꯔꯀꯜ ꯌꯥꯝꯅ ꯂꯩꯕ ꯇꯥꯏ ꯑꯩꯒꯤ ꯑꯩꯒꯤ ꯏꯃꯥꯟꯅꯕ ꯀꯌꯥ ꯑꯃ ꯁꯝꯅꯕ ꯀꯩꯅꯣ ꯇꯧꯕ ꯇꯥꯔꯒꯗꯤ ꯈꯨꯗꯛ ꯈꯨꯗꯛꯀꯤ ꯑꯣꯏꯕ ꯈꯨꯗꯛ ꯈꯨꯗꯛꯀꯤ ꯑꯣꯏꯕ ꯄꯥꯎꯗꯨ ꯑꯩꯈꯣꯏꯒꯤ ꯐꯦꯁꯕꯨꯛꯀꯤ ꯃꯥꯏꯀꯩꯗ ꯐꯪꯏ ꯍꯥꯏꯔꯤꯕ ꯐꯦꯁꯕꯨꯛ ꯑꯁꯤꯁꯨ ꯌꯥꯝꯅ ꯅꯨꯡꯉꯥꯏꯕ ꯑꯦꯞꯁ ꯑꯃ ꯈꯛꯅꯤ ꯑꯗꯨꯒ ꯑꯩꯈꯣꯏꯒꯤ ꯃꯦꯞꯁ ꯑꯩꯈꯣꯏꯒꯤ ꯁꯤꯖꯤꯟꯅꯔꯤꯕ ꯑꯩꯈꯣꯏꯒꯤ ꯃꯦꯞꯁ ꯑꯁꯤꯁꯨ ꯌꯥꯝꯅ ꯌꯥꯝꯅ ꯅꯨꯡꯉꯥꯏꯕ ꯌꯥꯝꯅ ꯑꯩꯈꯣꯏꯗ ꯀꯥꯟꯅꯕ ꯄꯤꯕ ꯑꯃꯈꯛꯅꯤ ꯍꯥꯏꯔꯤꯕ ꯃꯦꯞ ꯑꯁꯤꯅ ꯀꯅꯥꯒꯨꯝꯕ ꯑꯃꯕꯨ ꯈꯪꯗ꯭ꯔꯦ ꯑꯗꯨ ꯑꯣꯏꯇꯔꯗꯤ ꯃꯍꯥꯛꯁꯤ ꯀꯗꯥꯏꯗ ꯂꯩꯔꯤꯕꯅꯣ ꯂꯝꯁꯨ ꯈꯪꯗ꯭ꯔꯦ ꯑꯃ ꯑꯃ ꯈꯪꯗ꯭ꯔꯦ ꯑꯗꯨ ꯑꯣꯏꯇꯔꯗꯤ ꯍꯥꯏꯔꯤꯕ ꯃꯤꯑꯣꯏ ꯑꯗꯨꯅ ꯑꯩꯉꯣꯟꯗ ꯂꯥꯏꯕ ꯂꯣꯀꯦꯁꯟꯕꯨ ꯑꯣꯏꯔꯣ ꯃꯍꯥꯛ ꯁꯤꯗ ꯂꯩꯔꯦ ꯁꯤꯗ ꯂꯩꯔꯦ ꯍꯥꯏꯕ ꯄꯣꯠ ꯈꯨꯗꯤꯡꯃꯛꯁꯤ ꯈꯪꯕ ꯉꯝꯍꯜꯂꯦꯕ ꯍꯥꯏꯔꯤꯕ ꯀꯔꯤ ꯑꯗꯨꯒꯨꯝꯂꯕ ꯑꯦꯞꯁ ꯑꯁꯤꯒꯤ ꯃꯥꯏꯀꯩꯗꯒꯤ ꯑꯩꯈꯣꯏꯒꯤ ꯃꯦꯞ ꯃꯦꯞ ꯑꯦꯞꯁ ꯍꯥꯏꯕꯁꯦ ꯑꯁꯤꯅ ꯑꯩꯈꯣꯏ ꯃꯤꯑꯣꯏꯕꯗ ꯌꯥꯝꯅ ꯀꯥꯟꯅꯕ ꯄꯤ ꯈꯪꯗꯕ ꯈꯨꯗꯤꯡꯃꯛꯄꯨ ꯈꯪꯍꯜꯂꯤ ꯑꯩ ꯂꯝ ꯈꯪꯗꯕ ꯈꯨꯗꯤꯡꯃꯛꯄꯨ ꯈꯪꯍꯜꯂꯤ ꯑꯗꯨꯅ ꯂꯣꯏꯅꯃꯛꯅꯦ ꯖꯒꯥ ꯈꯨꯗꯤꯡꯃꯛꯅ ꯑꯩ ꯂꯝ ꯈꯪꯗꯕ ꯇꯥꯔꯁꯨ ꯑꯦꯅꯤ ꯖꯒꯥ ꯈꯨꯗꯤꯡꯃꯛꯇ ꯆꯠꯄ ꯉꯝꯍꯜꯂꯤ ꯍꯥꯏꯔꯤꯕ ꯃꯦꯞ ꯑꯁꯤꯒꯤ ꯃꯦꯞ ꯑꯁꯤꯒꯤ ꯃꯥꯏꯀꯩꯗꯒꯤ ꯑꯗꯨꯅ ꯃꯦꯞꯁ ꯍꯥꯏꯔꯤꯕꯁꯤꯁꯨ ꯌꯥꯝꯅ ꯑꯩꯈꯣꯏꯗ ꯃꯤꯑꯣꯏꯕꯗ ꯀꯥꯟꯅꯕ ꯄꯤꯕ ꯑꯆꯧꯕ ꯑꯦꯞꯁ ꯑꯃꯅꯤ ꯑꯗꯨꯒ ꯑꯩꯈꯣꯏꯒꯤ ꯂꯩꯔꯤꯕ ꯖꯤ ꯄꯦ ꯑꯗꯒꯤ ꯄꯦ ꯇꯤ ꯑꯦꯝ ꯑꯗꯒꯤ ꯑꯗꯨꯒ ꯀꯔꯤ ꯐꯣꯟ ꯄꯦ ꯃꯈꯣꯏꯁꯤꯡ ꯑꯁꯤꯁꯨ ꯌꯥꯝꯅ ꯑꯩꯈꯣꯏꯗꯅꯦ ꯃꯤꯑꯣꯏꯕꯗ ꯀꯥꯟꯅꯕ ꯄꯤ ꯍꯥꯏꯔꯤꯕ ꯀꯅꯥ ꯑꯩꯈꯣꯏ ꯀꯔꯤꯒꯨꯝꯕ ꯂꯝ ꯑꯃꯗ ꯆꯠꯄ ꯃꯇꯝꯗ ꯀꯔꯤꯒꯨꯝꯕ ꯖꯒꯥ ꯑꯃ ꯊꯣꯛꯄ ꯃꯇꯝꯗ ꯍꯤꯔꯝ ꯑꯃ ꯆꯠꯄ ꯃꯇꯝꯗ ꯑꯩꯈꯣꯏ ꯄꯣꯀꯦꯠꯇ ꯄꯩꯁꯥ ꯌꯥꯎꯍꯧꯗꯕ ꯇꯥꯔꯁꯨ ꯐꯣꯟꯗ ꯄꯩꯁꯥ ꯌꯥꯎꯔꯒ ꯆꯠꯄ ꯇꯥꯔꯒꯗꯤ ꯑꯩꯒꯤ ꯑꯦꯀꯥꯎꯟꯗ ꯄꯩꯁꯥꯁꯤ ꯌꯥꯎꯕ ꯇꯥꯔꯒꯗꯤ ꯀꯔꯤ ꯗꯨꯀꯥꯟ ꯑꯃꯗ ꯀꯔꯤ ꯑꯃꯗ ꯆꯪꯁꯤꯜꯂꯒ ꯑꯗꯨꯝ ꯏꯁꯀꯦꯟ ꯇꯧꯔꯒ ꯄꯩꯁꯥ ꯑꯗꯨꯝ ꯄꯤꯔꯝꯕ ꯌꯥꯕ ꯑꯗꯒꯤ ꯍꯥꯏꯔꯤꯕ ꯑꯦꯞꯁ ꯑꯁꯤꯅ ꯀꯌꯥꯒꯤ ꯃꯇꯤꯛ ꯑꯩꯈꯣꯏꯗ ꯃꯤꯑꯣꯏꯕꯗ ꯀꯥꯟꯅꯕ ꯄꯤ ꯍꯥꯏꯕ ꯃꯇꯝꯗ ꯁꯤꯗ ꯄꯩꯁꯥꯁꯤ ꯑꯦꯀꯥꯎꯟꯗ ꯍꯥꯞꯂꯒ ꯄꯨꯔꯒ ꯆꯠꯄꯅꯤꯅ ꯃꯤ ꯑꯃꯅ ꯍꯦꯛꯇ ꯑꯩꯉꯣꯟꯗꯅꯦ ꯍꯨꯔꯥꯟꯕ ꯍꯥꯏꯕꯗꯨ ꯉꯝꯗ꯭ꯔꯦꯕ ꯑꯩꯉꯣꯟꯗꯒꯤ ꯍꯦꯛꯇ ꯄ꯭ꯔꯁꯇꯒꯤ ꯄꯩꯁꯥ ꯂꯧꯊꯣꯛꯈꯤꯒꯦ ꯍꯨꯔꯥꯟꯈꯤꯒꯦ ꯍꯥꯏꯕꯗꯨ ꯉꯝꯗ꯭ꯔꯦꯕ ꯀꯔꯤꯒꯤ ꯑꯩꯒꯤ ꯑꯦꯀꯥꯎꯟꯗ ꯌꯥꯎꯗꯨꯅ ꯂꯩꯈ꯭ꯔꯕꯅꯤꯅ ꯂꯦꯡꯗꯕ ꯄꯣꯠꯁꯛ ꯑꯣꯏꯔꯕꯅꯤꯅ ꯃꯈꯣꯏ ꯑꯃꯇ ꯎꯗ꯭ꯔꯦ ꯄꯩꯁꯥ ꯀꯌꯥ ꯌꯥꯎꯔꯤꯕꯅꯣꯁꯨ ꯎꯗ꯭ꯔꯦ ꯑꯃꯇ ꯈꯪꯗ꯭ꯔꯦ ꯑꯩ ꯈꯛ ꯅꯠꯇꯅ ꯀꯅꯥ ꯑꯃꯇꯅ ꯈꯪꯉꯝꯗ꯭ꯔꯦꯕ ꯑꯗꯨꯅ ꯌꯥꯝꯅ ꯍꯥꯏꯔꯤꯕ ꯒꯨꯒꯜ ꯄꯦ ꯖꯤ ꯄꯦ ꯑꯗꯒꯤ ꯄꯦ ꯇꯤ ꯑꯦꯝ ꯑꯗꯨꯒ ꯂꯩꯈ꯭ꯔꯤꯕ ꯑꯦꯞꯁ ꯀꯥꯞꯊꯣꯛ ꯀꯥꯞꯁꯤꯟ ꯌꯥꯕ ꯇ꯭ꯔꯥꯟꯖꯦꯛꯁꯟ ꯂꯩꯔꯤꯕ ꯃꯌꯥꯝꯁꯤꯡ ꯑꯁꯤ

ꯌꯥꯝꯅ ꯅꯨꯡꯉꯥꯏ ꯁꯤꯒꯨꯝꯕ ꯑꯦꯞꯁ ꯑꯗꯒꯤ ꯇ꯭ꯔꯥꯟꯖꯦꯛꯁꯟ ꯇꯧꯕ ꯃꯇꯝꯗꯁꯨ ꯑꯩꯈꯣꯏꯗꯁꯨ ꯄ꯭ꯔꯣꯐꯤꯠꯁꯨ ꯄꯤꯔꯛꯄ ꯌꯥꯎꯏ ꯑꯗꯒꯤ ꯑꯥꯃꯥꯖꯣꯟ ꯑꯦꯞꯁ ꯍꯥꯏꯔꯤꯕ ꯑꯥꯃꯥꯖꯣꯟ ꯑꯦꯞꯁꯁꯤꯁꯨ ꯑꯩꯈꯣꯏꯗ ꯌꯥꯝꯅ ꯅꯨꯡꯉꯥꯏ

ꯄꯩꯁꯥ ꯀꯥꯞꯄ ꯃꯇꯝꯗꯁꯨ ꯀꯦꯁ ꯕꯦꯛ ꯄꯤꯔꯛꯄꯁꯨ ꯌꯥꯎꯏ ꯑꯗꯨꯒꯨꯝꯂꯕ ꯃꯥꯒꯤ ꯑꯩꯈꯣꯏꯒꯤ ꯅꯨꯡꯉꯥꯏ ꯅꯨꯡꯉꯥꯏꯕ ꯖꯒꯥ ꯑꯩꯈꯣꯏꯗ ꯑꯩꯈꯣꯏꯒꯤ ꯄꯩꯁꯥ ꯑꯦꯗ ꯇꯧꯕ ꯃꯇꯝꯗ ꯄꯩꯁꯥ ꯍꯥꯞꯆꯤꯟꯕ ꯃꯇꯝꯗ ꯃꯥꯒꯤ ꯂꯩꯔꯤꯕ ꯕꯦꯂꯦꯟꯁꯇꯨꯗ ꯄꯩꯁꯥ ꯍꯥꯞꯆꯤꯟꯕ ꯃꯇꯝꯗ ꯄꯩꯁꯥ ꯂꯨꯄꯥ ꯌꯥꯡꯈꯩ ꯍꯦꯟꯒꯠꯂꯛꯄ ꯆꯥꯝꯃ ꯍꯦꯟꯒꯠꯂꯛꯄꯅ ꯑꯗꯨꯃꯥꯏꯅ ꯑꯗꯨꯝ ꯑꯦꯞꯁꯁꯤꯡ ꯑꯁꯤꯅ ꯈꯨꯗꯣꯡ ꯆꯥꯕ ꯑꯩꯈꯣꯏꯗ ꯃꯌꯥꯝ ꯄꯤꯕꯤ ꯌꯥꯝꯅ ꯅꯨꯡꯉꯥꯏ ꯑꯦꯞꯁ ꯑꯩꯈꯣꯏꯒꯤ ꯃꯤꯁꯣ ꯑꯦꯞꯁ ꯑꯗꯒꯤ ꯑꯗꯒꯤ ꯑꯥꯃꯥꯖꯣꯟ ꯑꯦꯞꯁ ꯑꯗꯒꯤ ꯑꯩꯈꯣꯏ ꯗꯤꯁꯀꯥꯎꯟ ꯄꯤꯔꯒ ꯃꯤꯑꯣꯏꯕꯗ ꯍꯦꯟꯅ ꯈꯨꯗꯣꯡ ꯆꯥꯕ ꯄꯤ ꯍꯥꯏꯔꯤꯕ ꯑꯩꯈꯣꯏꯅ ꯕꯖꯥꯔ ꯆꯠꯂꯒ ꯂꯩꯔꯨꯔꯕ ꯇꯥꯔꯒꯁꯨ ꯕꯖꯥꯔ ꯆꯠꯂꯒ ꯕꯖꯥꯔꯗ ꯆꯠꯂꯒ ꯏꯋꯥ ꯋꯥꯗꯅ ꯏꯋꯥ ꯋꯥꯅ ꯆꯠꯇꯕ ꯇꯥꯔꯒꯁꯨ ꯑꯦꯞꯁ ꯑꯁꯤꯒꯤ ꯃꯥꯏꯀꯩꯗꯒꯤ ꯌꯨꯝꯗ ꯍꯣꯝ ꯗꯤꯂꯤꯕꯔꯤ ꯇꯧꯍꯟꯕ ꯌꯥꯏ ꯌꯥꯝꯅ ꯅꯨꯡꯉꯥꯏ ꯍꯥꯏꯔꯤꯕ ꯃꯈꯣꯏꯒꯤ ꯑꯣꯟꯂꯥꯏꯟꯗ ꯂꯩꯔꯤꯕ ꯑꯩꯈꯣꯏꯒꯤ ꯑꯦꯞꯁ ꯃꯈꯜꯁꯤꯡ ꯑꯁꯤꯁꯨ ꯑꯩꯈꯣꯏꯒꯤ ꯑꯥꯃꯥꯖꯣꯟ ꯑꯦꯞꯁ ꯃꯤꯁꯣ ꯑꯗꯒꯤ ꯂꯩꯔꯤꯕ ꯐ꯭ꯂꯤꯞꯀꯥꯔꯗ ꯃꯈꯣꯏ ꯄꯨꯝꯅꯃꯛꯁꯤꯁꯨ ꯅꯨꯡꯉꯥꯏ ꯌꯥꯝꯅ ꯏꯋꯥ ꯋꯥꯗꯅ ꯑꯩꯈꯣꯏꯒꯤ ꯃꯥꯏꯀꯩꯗ ꯌꯧꯍꯜꯂꯛꯄ ꯌꯥꯕ ꯑꯦꯞꯁ ꯑꯃꯈꯛꯅꯤ ꯁꯤꯇ ꯅꯠꯇꯅ ꯑꯇꯣꯞ ꯑꯇꯣꯞꯄ ꯑꯦꯞꯁ ꯃꯌꯥꯝ ꯂꯩꯈ꯭ꯔꯦ ꯑꯩꯈꯣꯏꯗ ꯑꯩꯈꯣꯏꯗ ꯀꯔꯤꯒꯨꯝꯕ ꯋꯥꯈꯜ ꯅꯨꯡꯉꯥꯏꯇꯕ ꯃꯇꯝꯗ ꯅꯨꯡꯉꯥꯏꯍꯟꯕ ꯄꯣꯛꯍꯟꯕ ꯑꯗꯨꯒꯨꯝꯂꯕ ꯑꯦꯞꯁ ꯑꯩꯈꯣꯏꯒꯤ ꯏꯟꯁꯇꯥꯒ꯭ꯔꯥꯝꯅꯤ ꯀꯣꯃꯤꯗꯤꯁꯨ ꯑꯗꯨꯝ ꯂꯥꯛꯍꯜꯂꯤ ꯍꯥꯏꯔꯤꯕ ꯑꯦꯞꯁꯁꯤꯡ ꯑꯁꯤꯅ ꯀꯣꯃꯦꯗꯤ ꯀꯌꯥ ꯑꯃ ꯂꯥꯛꯍꯜꯂꯒ ꯑꯩꯒꯤ ꯋꯥꯈꯜ ꯅꯨꯡꯉꯥꯏꯇꯕꯗꯨꯕꯨ ꯅꯨꯡꯉꯥꯏꯍꯜꯂꯤ ꯃꯈꯣꯏꯅ ꯑꯗꯒꯤ ꯀꯔꯤꯒꯨꯝꯕ ꯏꯁꯥꯗ ꯅꯨꯡꯉꯥꯏꯇꯕꯒꯤꯁꯨ ꯌꯦꯡꯅꯤꯡꯏ ꯑꯗꯨ ꯑꯣꯏꯇꯔꯗꯤ ꯑꯗꯨꯒꯨꯝꯂꯕ ꯃꯌꯥꯝ ꯑꯁꯤ ꯌꯦꯡꯂꯒ ꯑꯗꯨꯝ ꯑꯩꯈꯣꯏ ꯏꯝꯃꯣꯁꯅꯦꯜ ꯑꯣꯏꯍꯟꯕꯒꯤ ꯅꯨꯡꯉꯥꯏꯍꯟꯕꯒꯤ ꯂꯝ ꯊꯣꯛꯍꯟꯕꯒꯤ ꯀꯌꯥ ꯑꯃ ꯑꯗꯨꯒꯨꯝꯂꯕ ꯑꯦꯞꯁꯁꯤꯡ ꯑꯁꯤꯗꯒꯤ ꯑꯩꯈꯣꯏꯅ ꯀꯥꯟꯅꯕ ꯐꯪꯖꯩꯅ ꯍꯥꯏꯖꯅꯤꯡꯏ ꯁꯤꯒꯨꯝꯂꯕ ꯑꯦꯞꯁ ꯀꯌꯥ ꯀꯌꯥ ꯂꯩ ꯅꯨꯡꯉꯥꯏ ꯅꯨꯡꯉꯥꯏꯕ ꯑꯦꯞꯁ ꯃꯌꯥꯝ ꯂꯩ